ꯂꯥꯏ ꯈꯨꯔꯨꯝꯕ ꯃꯇꯝꯗ ꯑꯀꯛꯅꯕ ꯑꯩꯅ ꯇꯧꯕ ꯊꯕꯛ ꯈꯔ ꯍꯥꯏꯌꯨ ꯍꯥꯏꯕ ꯇꯥꯔꯒꯗꯤ ꯑꯩꯈꯣꯏ ꯃꯨꯁꯜꯃꯥꯟꯒꯤꯗꯤ ꯁꯦꯡꯅ ꯏꯔꯨꯖꯊꯣꯛꯀꯅꯤ ꯑꯁꯦꯡꯕ ꯐꯤ ꯁꯦꯠꯀꯅꯤ ꯃꯣꯖꯨ ꯇꯧꯒꯅꯤ ꯑꯗꯨꯒ ꯃꯁꯖꯤꯠꯇ ꯆꯪꯁꯟꯗꯨꯅ ꯅꯃꯥꯁ ꯁꯣꯜꯂꯤ ꯑꯇꯣꯞꯄ ꯗꯔꯃꯁꯤꯡꯁꯨ ꯃꯇꯧ ꯑꯁꯨꯝꯅ ꯇꯧꯅꯔꯝꯒꯗ꯭ꯔꯥ ꯍꯥꯏꯅ ꯈꯟꯖꯩ ꯑꯦꯛꯖꯦꯛꯇꯤ ꯑꯩ ꯈꯪꯖꯗ꯭ꯔꯦ ꯃꯁꯤ ꯍꯥꯏꯖꯒꯦ